ꯇꯦꯛꯅꯣꯂꯣꯖꯤ ꯁꯤꯖꯤꯟꯅꯕꯅ ꯉꯁꯤ ꯑꯩꯈꯣꯏꯅ ꯌꯧꯕ ꯉꯝꯗꯕ ꯃꯥꯂꯦꯝꯒꯤ ꯑꯔꯥꯞ ꯑꯔꯥꯞꯄ ꯃꯐꯝ ꯀꯌꯥ ꯃꯇꯝ ꯏꯆꯪ ꯆꯪꯗꯅ ꯌꯧꯕ ꯉꯝꯍꯟꯕ ꯑꯁꯤ ꯈ꯭ꯋꯥꯏꯗꯒꯤ ꯆꯥꯎꯕ ꯑꯍꯣꯡꯕ ꯑꯃꯅꯤ ꯑꯩꯈꯣꯏꯅ ꯁꯦꯝꯕ ꯁꯥꯕꯗ ꯌꯥꯝꯅ ꯋꯥꯅ ꯇꯧꯅꯔꯝꯕ ꯑꯗꯨ ꯉꯁꯤꯗꯤ ꯋꯥꯗꯅ ꯇꯦꯛꯅꯣꯂꯣꯖꯤꯒꯤ ꯃꯇꯦꯡꯅ ꯑꯍꯣꯡꯕ ꯀꯌꯥ ꯂꯥꯛꯍꯟꯗꯨꯅ ꯃꯥꯂꯦꯝ ꯄ꯭ꯔꯤꯊꯤꯕꯤ ꯑꯁꯤꯗ ꯑꯆꯧꯕ ꯁꯥꯐꯨ ꯑꯃ ꯄꯤꯔꯔꯦ ꯑꯩꯅ ꯅꯨꯃꯤꯠ ꯃꯉꯥꯅꯤ ꯆꯪꯅ ꯇꯧꯔꯝꯕ ꯊꯕꯛ ꯑꯗꯨ ꯇꯦꯛꯅꯣꯂꯣꯖꯤꯒꯤ ꯃꯇꯦꯡꯅ ꯌꯥꯝꯅ ꯊꯨꯅ ꯅꯨꯃꯤꯠ ꯍꯨꯝꯅꯤꯗ ꯅꯤꯅꯤꯗ ꯇꯧꯕ ꯉꯝꯍꯜꯂꯤ ꯑꯁꯤꯒꯤꯁꯨ ꯃꯊꯛꯇ ꯑꯩ ꯑꯩꯅ ꯎꯕ ꯉꯝꯗꯕ ꯑꯀꯨꯞꯄ ꯑꯄꯤꯛꯄ ꯖꯤꯕ ꯑꯁꯤ ꯇꯦꯛꯅꯣꯂꯣꯖꯤ ꯁꯤꯖꯤꯟꯅꯗꯨꯅ ꯈꯨꯗꯝ ꯑꯣꯏꯅ ꯍꯥꯏꯔꯕꯗ ꯃꯥꯏꯀ꯭ꯔꯣꯁꯀꯣꯞ ꯁꯤꯖꯤꯟꯅꯗꯨꯅ ꯌꯦꯡꯕ ꯉꯝꯍꯟꯕ ꯑꯁꯤꯁꯨ ꯈ꯭ꯋꯥꯏꯗꯒꯤ ꯆꯥꯎꯕ ꯑꯍꯣꯡꯕ ꯑꯃꯅꯤ ꯃꯁꯤ ꯃꯤꯑꯣꯏꯕꯅ ꯂꯣꯏꯅꯕꯗꯒꯤ ꯑꯗꯨꯛꯀꯤ ꯃꯇꯤꯛ ꯑꯍꯣꯡꯕ ꯂꯩ ꯁꯣꯁꯤꯌꯦꯜ ꯃꯦꯗꯤꯌꯥꯁꯤꯡꯅ ꯃꯤꯌꯥꯝ ꯑꯁꯤꯒ ꯅꯛꯁꯤꯟꯅꯕꯗ ꯃꯇꯦꯡ ꯌꯥꯝꯅ ꯄꯥꯡꯂꯤ ꯉꯁꯤ ꯐꯝꯅ ꯐꯝꯅ ꯑꯇꯣꯞꯄ ꯀꯟꯇ꯭ꯔꯤꯗ ꯂꯩꯕ ꯃꯤ ꯑꯃꯕꯨ ꯎꯅꯍꯜꯂꯤ ꯋꯥꯔꯤ ꯋꯇꯥꯏ ꯁꯥꯕ ꯉꯝꯍꯜꯂꯤ ꯒꯨꯒꯜꯒꯤ ꯃꯇꯦꯡꯅ ꯑꯩꯈꯣꯏꯅ ꯈꯪꯗꯕ ꯎꯗꯕ ꯑꯗꯨ ꯈꯨꯗꯛꯇ ꯎꯕ ꯉꯝꯍꯜꯂꯤ ꯁꯣꯁꯤꯌꯦꯜ ꯃꯦꯗꯤꯌꯥꯁꯤꯡ ꯑꯁꯤꯅ ꯃꯤꯌꯥꯝꯒ ꯅꯛꯁꯤꯟꯅꯗꯨꯅ ꯃꯇꯦꯡ ꯑꯗꯨꯛꯀꯤ ꯃꯇꯤꯛ ꯄꯥꯡꯉꯤ ꯑꯗꯨꯕꯨ ꯑꯁꯨꯛꯀꯤ ꯃꯇꯤꯛ ꯐꯈ꯭ꯔꯕ ꯃꯇꯦꯡ ꯄꯥꯡꯉꯤ ꯍꯥꯏꯔꯤꯕ ꯁꯣꯁꯤꯌꯦꯜ ꯃꯦꯗꯤꯌꯥ ꯑꯁꯤ ꯑꯃꯨꯛꯁꯨ ꯂꯥꯟꯅ ꯁꯤꯖꯤꯟꯅꯕꯗꯒꯤ ꯑꯗꯨꯛꯀꯤ ꯃꯇꯤꯛ ꯑꯃꯥꯡꯕ ꯑꯣꯏ ꯈꯨꯗꯝ ꯑꯣꯏꯅ ꯍꯥꯏꯔꯕꯗ ꯃꯣꯕꯥꯏꯜ ꯐꯣꯟ ꯑꯁꯤ ꯑꯐꯕꯒꯤ ꯍꯤꯔꯝꯗ ꯁꯤꯖꯤꯟꯅꯔꯕꯗꯤ ꯑꯗꯨꯛꯀꯤ ꯃꯇꯤꯛ ꯈꯔ ꯐꯩ ꯑꯗꯨꯕꯨ ꯐꯩ ꯍꯥꯏꯅ ꯄꯨꯊꯣꯔꯛꯂꯤꯕ ꯃꯣꯕꯥꯏꯜ ꯐꯣꯟ ꯑꯁꯤ ꯀꯅꯥꯒꯨꯝꯕ ꯋꯥꯈꯜ ꯌꯥꯎꯗꯕ ꯈꯔꯅ ꯑꯔꯥꯟꯕ ꯂꯝꯕꯤꯗ ꯁꯤꯖꯤꯟꯅꯗꯨꯅ ꯐꯈ꯭ꯔꯕ ꯃꯣꯕꯥꯏꯜ ꯐꯣꯟ ꯑꯁꯤ ꯍꯨꯗꯒꯤꯁꯨ ꯍꯦꯟꯅ ꯐꯠꯇꯕ ꯄꯣꯠꯁꯛ ꯑꯃ ꯑꯣꯏꯍꯜꯂꯤ ꯈꯨꯗꯝ ꯑꯣꯏꯅ ꯌꯦꯡꯒꯅꯨ ꯍꯥꯏꯕ ꯇꯧꯒꯅꯨ ꯍꯥꯏꯕ ꯁꯣꯁꯤꯌꯦꯜ ꯃꯦꯗꯤꯌꯥꯒꯤ ꯃꯇꯦꯡꯅ ꯊꯥꯒꯠꯀꯅꯨ ꯍꯥꯏꯕ ꯃꯤꯑꯣꯏꯕꯒꯤ ꯁꯑꯣꯡ ꯁꯗꯥ ꯊꯥꯒꯠꯇꯨꯅ ꯑꯔꯥꯟꯕ ꯃꯑꯣꯡꯗ ꯁꯤꯖꯤꯟꯅꯗꯨꯅ ꯁꯣꯁꯤꯌꯦꯜ ꯃꯦꯗꯤꯌꯥ ꯑꯁꯤꯅ ꯃꯤꯑꯣꯏꯕꯗ ꯑꯗꯨꯛꯀꯤ ꯃꯇꯤꯛ ꯑꯃꯥꯡꯕ ꯄꯤꯗꯕꯁꯨ ꯅꯠꯇꯦ ꯄꯤꯔꯤ